ꯉꯁꯤꯗꯒꯤ ꯊꯥ ꯑꯃꯒꯤ ꯃꯃꯥꯡꯗꯒꯤ ꯑꯩ ꯋꯥꯁꯤꯡ ꯃꯦꯆꯤꯟ ꯑꯃꯈꯛ ꯂꯩꯖꯩ ꯍꯥꯏꯔꯤꯕ ꯋꯥꯁꯤꯡ ꯃꯦꯆꯤꯟꯁꯤ ꯂꯩꯅꯉꯥꯏ ꯍꯣꯠꯅꯕ ꯀꯥꯟꯗ ꯅꯣꯡꯃꯒꯤ ꯁꯨꯔꯨ ꯇꯥꯜꯂꯨꯔꯒ ꯐꯪꯉꯛꯄ ꯄꯩꯁꯥꯗꯨ ꯇꯨꯡꯁꯤꯟꯖꯔꯒ ꯌꯥꯝꯅ ꯋꯥꯅ ꯍꯣꯠꯅꯖꯔꯒ ꯂꯩꯈꯤꯕ ꯋꯥꯁꯤꯡ ꯃꯦꯆꯤꯟꯅꯤ ꯍꯥꯏꯔꯤꯕ ꯋꯥꯁꯤꯡ ꯃꯦꯆꯤꯟ ꯑꯁꯤ ꯅꯨꯃꯤꯠ ꯃꯉꯥꯅꯤꯒꯤ ꯃꯇꯨꯡ ꯁꯤꯖꯤꯟꯅꯔꯕ ꯅꯨꯃꯤꯠ ꯃꯉꯥꯅꯤ ꯁꯤꯒꯤ ꯃꯇꯨꯡꯗꯒꯤ ꯀꯩꯅꯣ ꯃꯩ ꯑꯃꯨꯛ ꯆꯪꯉꯛꯏ ꯑꯃꯨꯛ ꯆꯪꯗꯦ ꯇꯧꯏ ꯑꯗꯩꯒꯤ ꯃꯥꯒꯤ ꯋꯤꯂꯔ ꯎꯪꯉꯤꯗꯨ ꯎꯪꯉꯤꯗꯨꯁꯨ ꯑꯃꯨꯛ ꯍꯦꯛ ꯂꯦꯞ ꯑꯃꯨꯛ ꯍꯦꯛ ꯂꯦꯞ ꯇꯧꯏ ꯁꯨꯃꯥꯏꯅ ꯌꯥꯔꯛꯇꯕ ꯌꯥꯎꯔꯛꯏ ꯑꯗ ꯃꯇꯝ ꯈꯔ ꯁꯨꯝ ꯁꯤꯖꯤꯟꯅꯔꯛꯄꯗ ꯍꯧꯖꯤꯛ ꯁꯤꯖꯤꯟꯅꯕꯁꯤ ꯁꯨꯡꯌꯥꯃꯛ ꯌꯥꯒꯤꯗ꯭ꯔꯦ ꯑꯩꯅ ꯗꯨꯀꯥꯟꯗ ꯆꯠꯂꯒ ꯍꯟꯅꯉꯥꯏꯒꯤ ꯇꯧꯔꯨꯕ ꯀꯥꯟꯗ ꯗꯨꯀꯥꯟ ꯃꯄꯨꯗꯨꯅ ꯁꯤꯗꯤ ꯋꯥꯔꯦꯟꯇꯤ ꯄꯤꯕ ꯅꯠꯇꯦ ꯑꯗꯨꯅ ꯍꯟꯕ ꯌꯥꯗꯦꯅ ꯍꯥꯏꯔꯛꯄꯗꯒꯤ ꯋꯥꯈꯜ ꯌꯥꯝ ꯅꯨꯡꯉꯥꯏꯇꯗꯅ ꯍꯜꯂꯛꯏ ꯍꯥꯏꯔꯤꯕ ꯋꯥꯁꯤꯡ ꯃꯦꯆꯤꯟꯁꯤ ꯂꯩꯅꯉꯥꯏ ꯍꯣꯠꯅꯕ ꯀꯥꯟꯗ ꯑꯩꯉꯣꯟꯗ ꯑꯗꯨꯛꯀꯤ ꯃꯇꯤꯛ ꯋꯥꯈꯤ ꯑꯗꯨꯅ ꯁꯤꯒꯨꯝꯕꯁꯤ ꯁꯤꯒꯨꯝꯕ ꯌꯥꯎꯕ ꯊꯦꯡꯅꯕꯁꯤꯁꯨ ꯑꯩꯉꯣꯟꯗ ꯌꯥꯝ ꯅꯨꯡꯉꯥꯏꯇꯦ ꯑꯗꯨ ꯀꯅꯥ ꯀꯅꯥꯒꯨꯝꯕ ꯂꯩꯇꯕ ꯃꯤ ꯑꯃꯅ ꯁꯨꯝꯕ ꯄꯣꯠ ꯑꯃ ꯍꯦꯛ ꯂꯩꯔꯛꯄꯗ ꯑꯩꯉꯣꯟꯗ ꯋꯥꯔꯤꯕ ꯁꯨꯃꯥꯏꯅ ꯑꯇꯣꯞꯄ ꯃꯤꯗꯁꯨ ꯑꯗꯨꯝ ꯋꯥꯒꯅꯤ ꯁꯤꯒꯨꯝꯕꯁꯤ ꯌꯥꯎꯍꯟꯅꯤꯡꯗꯦ ꯌꯥꯝꯅ ꯅꯨꯡꯉꯥꯏꯖꯗꯦ ꯍꯥꯏꯔꯤꯕ ꯄꯣꯠꯁꯤ ꯀ꯭ꯋꯥꯂꯤꯇꯤ ꯑꯣꯏ ꯍꯥꯏꯔꯒ ꯀ꯭ꯋꯥꯂꯤꯇꯤꯗꯤ ꯑꯣꯏꯗꯕ ꯑꯗꯨꯗꯒꯤ ꯃꯃꯜꯁꯨ ꯌꯥꯝꯅ ꯋꯥꯡꯕ ꯄꯣꯠꯁꯤꯒꯁꯨ ꯆꯥꯅꯗꯕ ꯑꯣꯏ ꯑꯗꯨꯅ ꯌꯥꯝꯅ ꯃꯃꯜ ꯋꯥꯡꯕꯁꯤꯁꯨ ꯑꯣꯏꯍꯟꯅꯤꯡꯗꯦ ꯍꯧꯖꯤꯛ ꯁꯤꯖꯤꯟꯅꯕꯗ ꯁꯨꯡꯌꯥ ꯌꯥꯗꯕ ꯍꯥꯏꯗꯤ ꯁꯦꯝꯕꯗ ꯊꯣꯛꯑꯔꯣꯏꯗꯕꯒꯤ ꯃꯑꯣꯡꯗ ꯑꯗꯨꯝ ꯇꯥꯔꯒ ꯂꯩꯔꯦ ꯁꯤ ꯚꯦꯂꯨꯂꯦꯁ ꯑꯣꯏꯔꯅꯤ ꯀꯩꯒꯤꯅꯣ ꯍꯥꯏꯕ ꯀꯥꯟꯗ ꯑꯩꯈꯣꯏ ꯄꯣꯠ ꯑꯃ ꯂꯩꯅꯉꯥꯏ ꯍꯣꯠꯅꯕꯀꯥꯟꯗ ꯋꯥꯈꯤꯕ ꯑꯗꯨꯒꯨꯝꯅ ꯍꯥꯏꯗꯤ ꯑꯩꯈꯣꯏꯅ ꯋꯥꯈꯤꯕꯗꯨꯒꯤ ꯄꯣꯠꯁꯤꯒꯤ ꯃꯒꯨꯟꯁꯤ ꯂꯩꯍꯟꯗꯦ ꯍꯥꯏꯕꯗꯨꯅꯤ ꯑꯗꯨꯅ ꯌꯥꯔꯤꯕ ꯃꯈꯩ ꯄꯣꯠꯁꯤ ꯃꯃꯟꯁꯨ ꯋꯥꯡꯍꯟꯅꯤꯡꯗꯦ ꯑꯗꯨꯒ ꯁꯨꯝꯕ ꯌꯥꯗꯕ ꯈꯣꯠꯇꯕ ꯇꯧꯔꯛꯄꯁꯤꯁꯨ ꯅꯨꯡꯉꯥꯏꯖꯗꯦ ꯍꯥꯏꯕꯗꯨ ꯑꯩ ꯍꯥꯏꯖꯅꯤꯡꯏ